ꯌꯣꯒꯥꯅ ꯃꯔꯝ ꯑꯣꯏꯔꯒ ꯑꯩꯈꯣꯏꯉꯣꯟꯗ ꯀꯃꯥꯏꯅ ꯋꯦꯠ ꯂꯣꯁ ꯑꯣꯏꯍꯟꯒꯦ ꯍꯥꯏꯔꯕꯗꯤ ꯌꯣꯒꯥ ꯇꯧꯕ ꯀꯥꯟꯗ ꯑꯩꯈꯣꯏꯅ ꯍꯨꯃꯥꯡ ꯊꯣꯛꯄ ꯑꯗꯨꯒ ꯆꯥꯡ ꯅꯥꯏꯅ ꯏꯁꯤꯡ ꯊꯛꯄ ꯑꯗꯨꯒ ꯆꯥꯡ ꯅꯥꯏꯅ ꯆꯥꯕ ꯊꯛꯄ ꯑꯗꯨꯅ ꯃꯔꯝ ꯑꯣꯏꯔꯒ ꯑꯩꯈꯣꯏꯒꯤ ꯋꯦꯠ ꯁꯦꯜꯁꯨ ꯍꯟꯊꯍꯜꯂꯦ ꯑꯗꯨꯒ ꯏꯁꯂꯤꯝ ꯑꯣꯏꯍꯜꯂꯦ ꯑꯗꯨꯒ ꯑꯩꯈꯣꯏꯉꯣꯟꯗ ꯐꯦꯠꯁ ꯂꯩꯔꯝꯕ ꯃꯌꯥꯝꯗꯨ ꯌꯣꯒꯥ ꯇꯧꯕ ꯃꯇꯝꯗ ꯍꯨꯃꯥꯡ ꯊꯣꯛꯄꯗꯨꯅ ꯃꯔꯝ ꯑꯣꯏꯔꯒ ꯍꯨꯃꯥꯡ ꯊꯣꯛꯄꯅ ꯃꯔꯝ ꯑꯣꯏꯔꯒ ꯑꯩꯈꯣꯏꯉꯣꯟꯗ ꯏꯁꯂꯤꯝ ꯑꯣꯏꯍꯜꯂꯦ ꯑꯗꯨꯅ ꯋꯦꯠ ꯂꯣꯁꯁꯦ ꯌꯣꯒꯥꯅ ꯃꯔꯝ ꯑꯣꯏꯔꯒ ꯋꯦꯠ ꯂꯣꯁꯁꯦ ꯑꯩꯈꯣꯏꯅ ꯌꯥꯝ ꯏꯂꯥꯏ ꯂꯥꯏꯅ ꯑꯩꯈꯣꯏꯅ ꯋꯦꯠ ꯂꯣꯁ ꯑꯣꯏꯕ ꯉꯝꯃꯦ ꯑꯗꯨꯒ ꯑꯩꯈꯣꯏꯉꯣꯟꯗ ꯆꯥꯕ ꯊꯛꯄꯅ ꯃꯔꯝ ꯑꯣꯏꯔꯒ ꯑꯩꯈꯣꯏꯉꯣꯟꯗ ꯏꯁꯀꯤꯟꯗ ꯀꯥꯟꯅꯕ ꯑꯗꯨꯒ ꯑꯩꯈꯣꯏꯒꯤ ꯋꯦꯠꯇ ꯍꯨꯃꯥꯡ ꯊꯣꯛꯄꯒꯤ ꯆꯥꯡꯅ ꯍꯦꯟꯒꯠꯂꯛꯄꯒꯤ ꯃꯇꯨꯡ ꯏꯟꯅ ꯑꯩꯈꯣꯏꯒꯤ ꯋꯦꯠ ꯂꯣꯁꯁꯨ ꯌꯣꯒꯥꯅ ꯃꯔꯝ ꯑꯣꯏꯔꯒ ꯍꯨꯃꯥꯡ ꯊꯣꯛꯄꯅ ꯃꯔꯝ ꯌꯣꯒꯥ ꯇꯧꯕꯒꯤ ꯃꯇꯨꯡ ꯏꯟꯅ ꯍꯨꯃꯥꯡ ꯊꯣꯛꯄꯅ ꯍꯨꯃꯥꯡ ꯊꯣꯛꯄꯒꯤ ꯃꯇꯤꯛ ꯑꯩꯈꯣꯏꯉꯣꯟꯗ ꯋꯦꯠ ꯂꯣꯁꯁꯦ ꯑꯣꯏꯍꯜꯂꯦ ꯑꯗꯨꯏꯗꯨꯅ ꯌꯣꯒꯥꯁꯦ ꯌꯥꯝ ꯐꯩꯌꯦ ꯑꯩꯒꯤ ꯋꯥꯈꯜꯗ ꯑꯗꯨꯅꯤꯅ ꯋꯦꯠ ꯂꯣꯁ ꯀꯃꯥꯏꯅ ꯂꯣꯁ ꯑꯣꯏꯍꯟꯒꯅꯤ ꯍꯥꯏꯔꯗꯤ ꯑꯩꯈꯣꯏꯅ ꯌꯣꯒꯥ ꯁꯥꯟꯅꯕꯤꯌꯣ ꯑꯗꯨꯒ ꯏꯁꯤꯡ ꯆꯥꯡ ꯅꯥꯏꯅ ꯊꯛꯄꯤꯌꯣ ꯑꯗꯨꯒ ꯆꯥꯕ ꯊꯛꯄ ꯆꯥꯡ ꯅꯥꯏꯍꯟꯕꯤꯌꯣ ꯑꯗꯨꯒ ꯌꯣꯒꯥꯁꯨ ꯆꯥꯡ ꯅꯥꯏꯅ ꯇꯧꯕꯤꯌꯣ ꯑꯗꯨꯒ ꯑꯩꯈꯣꯏꯉꯣꯟꯗ ꯋꯦꯠ ꯂꯣꯁꯁꯨ ꯑꯗꯨꯝ ꯑꯣꯏꯔꯛꯀꯅꯤ ꯑꯗꯨꯒ ꯏꯁꯥꯗ ꯏꯁꯂꯤꯝ ꯑꯣꯏꯕ ꯐꯤꯒꯔ ꯐꯖꯕ ꯑꯗꯨꯒ ꯃꯤꯅ ꯌꯦꯡꯕꯗꯁꯨ ꯐꯖꯕ ꯍꯥꯏꯕꯗꯨ ꯑꯩꯈꯣꯏꯉꯣꯟꯗ ꯑꯣꯏꯍꯟꯒꯅꯤ ꯌꯣꯒꯥꯅ ꯃꯔꯝ ꯑꯣꯏꯔꯒ ꯁꯤ ꯍꯥꯏꯖꯅꯤꯡꯉꯦ ꯑꯗꯨꯅꯤꯅ ꯌꯣꯒꯥ ꯍꯥꯏꯕꯁꯤꯅ ꯑꯩꯈꯣꯏꯉꯣꯟꯗ ꯋꯦꯠ ꯂꯣꯁ ꯑꯣꯏꯍꯜꯂꯤ ꯍꯥꯏꯅ ꯍꯥꯏꯖꯅꯤꯡꯉꯤ